ꯃꯐꯝ ꯑꯁꯤꯒꯤ ꯑꯣꯏꯕ ꯐꯣꯛ ꯁꯣꯡ ꯈꯔꯗꯤ ꯈꯨꯂꯪ ꯏꯁꯩ ꯃꯣꯏꯔꯥꯡ ꯀꯪꯂꯩꯔꯣꯜ ꯑꯃꯁꯨꯡ ꯂꯥꯏ ꯍꯔꯥꯎꯕꯒꯤ ꯏꯁꯩꯅꯤ ꯈꯨꯂꯪ ꯏꯁꯩ ꯑꯁꯤ ꯈꯨꯂꯪ ꯁꯨꯕ ꯃꯇꯝꯗ ꯂꯧꯃꯤꯁꯤꯡꯅ ꯁꯛꯄ ꯏꯁꯩꯅꯤ ꯃꯣꯏꯔꯥꯡ ꯀꯪꯂꯩꯔꯣꯜꯗ ꯈꯝꯕ ꯑꯃꯁꯨꯡ ꯊꯣꯏꯕꯤ ꯑꯅꯤꯒꯤ ꯃꯕꯥꯅꯤꯒꯤ ꯑꯣꯏꯕ ꯋꯥꯔꯤ ꯁꯤꯡꯕꯨꯜꯅ ꯁꯥꯒꯠꯄ ꯏꯁꯩ ꯏꯁꯩꯅꯤ ꯂꯥꯏ ꯍꯔꯥꯎꯕꯒꯤ ꯏꯁꯩ ꯑꯁꯤꯅ ꯂꯥꯏ ꯍꯔꯥꯎꯕ ꯃꯇꯝꯗ ꯂ ꯂꯥꯏꯕꯨꯡꯗ ꯑꯃꯥꯏꯕ ꯑꯃꯥꯏꯕꯤꯁꯤꯡꯅ ꯁꯛꯄ ꯏꯁꯩꯅꯤ